ꯑꯩꯈꯣꯏꯅ ꯍꯩ ꯂꯩ ꯊꯥꯕ ꯃꯇꯝꯗ ꯌꯥꯝꯅ ꯆꯦꯛꯁꯤꯟꯅ ꯊꯥꯕ ꯑꯣꯏꯔꯁꯨ ꯍꯥꯏꯗꯤ ꯄ꯭ꯔꯀꯇꯤꯒꯤ ꯃꯍꯧꯁꯥꯒꯤꯁꯤꯡꯁꯤꯅꯁꯨ ꯍꯥꯏꯕꯗꯤ ꯅꯨꯡꯁꯥ ꯅꯣꯡ ꯀꯩꯀꯩ ꯃꯌꯥꯝꯁꯤ ꯑꯩꯈꯣꯏꯅ ꯐꯖꯅ ꯆꯦꯛꯁꯤꯟꯅ ꯊꯦꯡꯅꯖꯩ ꯍꯥꯏꯕꯗꯤ ꯑꯩꯈꯣꯏꯅ ꯂꯩ ꯑꯃ ꯊꯥꯕ ꯃꯇꯝꯗ ꯂꯩꯗꯨꯒꯤ ꯑꯩꯈꯣꯏꯅ ꯆꯦꯛꯁꯤꯟꯒꯗꯕ ꯍꯥꯏꯕꯗꯤ ꯃꯥꯕꯨ ꯃꯈꯣꯡ ꯁꯣꯝꯕꯤꯕ ꯑꯗꯒꯤ ꯃꯅꯥ ꯃꯁꯤꯡ ꯀꯩꯀꯩ ꯎꯅꯥ ꯍꯥꯏꯕꯗꯤ ꯅꯥꯄꯤ ꯀꯩꯀꯩ ꯍꯧꯒꯠꯂꯛꯄꯁꯤꯡꯗꯣ ꯑꯩꯈꯣꯏꯅ ꯐꯖꯅ ꯂꯧꯊꯣꯛꯄꯤꯕ ꯃꯥꯕꯨ ꯐꯖꯅ ꯆꯥꯎꯔꯛꯅꯉꯥꯏꯒꯤ ꯃꯍꯩ ꯆꯥꯅꯉꯥꯏꯒꯤ ꯑꯩꯈꯣꯏꯅ ꯐꯖꯅ ꯁꯦꯟꯅꯕ ꯑꯗꯒꯤ ꯃꯥꯒꯤ ꯏꯁꯤꯡ ꯆꯥꯏꯐꯝ ꯊꯣꯛꯄꯁꯨ ꯆꯥꯏꯕꯤꯕ ꯑꯗꯒꯤ ꯃꯥꯒꯤ ꯅꯣꯡꯃꯒꯤ ꯏꯁꯤꯡ ꯆꯥꯏꯐꯝ ꯊꯣꯛꯄ ꯑꯅꯤꯔꯛ ꯆꯥꯏꯕ ꯑꯣꯏꯔꯁꯨ ꯆꯥꯏ ꯑꯗꯒꯤ ꯍꯩꯇ ꯑꯣꯏꯔꯁꯨ ꯃꯥꯒꯤ ꯍꯩꯁꯤꯒꯤ ꯃꯍꯩ ꯆꯥꯕ ꯐꯪꯅꯉꯥꯏꯒꯤꯗꯃꯛꯇ ꯑꯗꯨꯛꯀꯤ ꯃꯇꯤꯛ ꯍꯥꯏꯗꯤ ꯁꯦꯟꯅꯖꯩ ꯑꯗꯨ ꯑꯣꯏꯔꯕꯁꯨ ꯑꯩꯈꯣꯏꯒꯤ ꯑꯋꯥꯕꯁꯤꯡꯁꯤ ꯑꯗꯨꯝ ꯂꯥꯛꯇꯕ ꯅꯠꯇꯦ ꯂꯥꯛꯏ ꯀꯩꯒꯤꯅꯣ ꯍꯥꯏꯕ ꯃꯇꯝꯗ ꯃꯥꯒꯤ ꯅꯣꯡꯖꯨ ꯍꯥꯏꯗꯤ ꯅꯨꯡꯁꯥ ꯁꯥꯕ ꯃꯇꯝ ꯍꯥꯏꯗꯤ ꯊꯥꯁꯦ ꯃꯈꯟ ꯃꯈꯟ ꯂꯩꯕꯅꯤꯅ ꯅꯨꯡꯁꯥ ꯁꯥꯕ ꯃꯇꯝ ꯑꯗꯒꯤ ꯑꯌꯤꯡꯕ ꯃꯇꯝ ꯅꯤꯡꯊꯝꯊꯥ ꯀꯥꯂꯦꯟꯊꯥ ꯅꯣꯡꯖꯨꯊꯥ ꯁꯨꯃꯥꯏꯅ ꯂꯩꯕꯅꯤꯅ ꯃꯥꯕꯨ ꯆꯦꯛꯁꯤꯟꯅ ꯍꯥꯏꯗꯤ ꯑꯗꯨꯁꯤꯡꯁꯤꯗꯒꯤ ꯀꯟꯕ ꯉꯝꯍꯧꯅꯉꯥꯏꯒꯤ ꯍꯥꯏꯗꯤ ꯅꯤꯡꯊꯝꯊꯥ ꯑꯃ ꯍꯥꯏꯔꯦ ꯍꯥꯏꯔꯗꯤ ꯅꯤꯡꯊꯝꯊꯥꯗꯨꯒꯤꯗ ꯎꯟ ꯇꯥꯔꯛꯀꯗꯕ ꯑꯌꯨꯛ ꯉꯟꯇꯥꯅꯤꯅ ꯎꯟ ꯇꯥꯔꯛꯀꯗꯕꯁꯤꯡꯗꯣ ꯃꯅꯥꯁꯤꯡꯗꯨꯗ ꯊꯦꯡꯉꯗꯤ ꯃꯅꯥꯁꯤꯡꯗꯨꯗ ꯑꯗꯨꯝ ꯀꯪꯕ ꯈꯣꯠꯄ ꯑꯗꯨꯝ ꯌꯥꯎꯋꯦ ꯑꯗꯨ ꯃꯅꯥꯁꯤꯡꯗꯨ ꯀꯪꯗꯅꯉꯥꯏꯒꯤ ꯑꯩꯈꯣꯏꯅ ꯀꯃꯥꯏꯅ ꯇꯧꯒꯅꯤ ꯍꯥꯏꯕ ꯃꯇꯝꯗ ꯉꯟꯅ ꯉꯟꯅ ꯍꯥꯏꯗꯤ ꯎꯟ ꯇꯥꯔꯤꯕ ꯃꯐꯝꯗꯣ ꯏꯁꯤꯡꯗꯨꯅ ꯏꯁꯤꯡꯗꯨꯅ ꯆꯥꯏꯁꯤꯟꯕꯤꯔꯗꯤ ꯎꯟꯗꯨ ꯆꯥꯝꯊꯣꯛꯄꯤꯈ꯭ꯔꯗꯤ ꯃꯥꯕꯨ ꯃꯁꯥ ꯍꯥꯏꯗꯤ ꯃꯅꯥꯗꯣ ꯐꯖꯅ ꯃꯅꯥꯗꯣ ꯐꯖꯅ ꯍꯧꯒꯠꯂꯛꯄ ꯉꯝꯃꯤꯀꯣ ꯑꯗꯨꯒ ꯑꯩꯈꯣꯏ ꯍꯩꯗꯁꯨ ꯐꯖꯅ ꯆꯦꯛꯁꯤꯟꯅ ꯍꯩꯗꯨ ꯁꯦꯟꯅꯔꯤꯕꯃꯈꯩ ꯃꯥꯗꯣ ꯐꯖꯅ ꯀꯩꯗꯧꯋꯦ ꯍꯧꯒꯠꯂꯛꯑꯦ ꯑꯗꯨꯒ ꯐꯖꯅ ꯍꯥꯏꯗꯤ ꯃꯍꯩ ꯂꯩ ꯁꯥꯠꯂꯒ ꯍꯥꯏꯗꯤ ꯃꯍꯩꯗꯣ ꯄꯥꯟꯅꯉꯥꯏꯒꯤꯗꯃꯛꯇ ꯑꯗꯒꯤ ꯑꯩꯈꯣꯏꯅ ꯍꯩ ꯂꯩ ꯊꯥꯏ ꯍꯥꯏꯔꯁꯨ ꯍꯦꯛꯇ ꯑꯩꯈꯣꯏꯅ ꯂꯥꯏꯅ ꯈꯟꯕ ꯌꯥꯗꯦ ꯃꯥꯕꯨ ꯅꯨꯡꯁꯥꯗ ꯄꯨꯊꯣꯛꯄꯤꯕ ꯅꯨꯡꯁꯥꯒꯤ ꯍꯥꯏꯗꯤ ꯃꯥꯒꯤ ꯃꯩꯁꯥꯒꯤ ꯅꯨꯡꯁꯥꯒꯤ ꯀꯥꯟꯅꯕꯁꯦ ꯃꯣꯏ ꯃꯅꯥ ꯃꯁꯤꯡꯁꯤꯡꯁꯤꯅ ꯍꯦꯟꯅ ꯀꯥꯟꯅꯕ ꯂꯧꯖꯔꯤꯅꯤ ꯃꯁꯥꯅꯤ ꯑꯩꯈꯣꯏꯗꯤ ꯈꯇꯪ ꯈꯔ ꯁꯦꯟꯅꯕꯤꯕ ꯑꯗꯒꯤ ꯏꯁꯤꯡ ꯆꯥꯏꯕꯤꯕ ꯁꯤ ꯈꯇꯅꯦ ꯑꯗꯨꯒ ꯃꯈꯣꯏꯒꯤꯗꯤ ꯎꯅꯥ ꯋꯅꯥ ꯍꯥꯏꯗꯤ ꯃꯅꯥ ꯃꯁꯤꯡꯒꯤ ꯖꯥꯠꯁꯤꯗꯤ ꯑꯗꯨꯝ ꯍꯥꯏꯗꯤ ꯅꯨꯡꯁꯥꯁꯤꯅ ꯈ꯭ꯋꯥꯏꯗꯒꯤ ꯃꯣꯏꯗꯤ ꯆꯥꯅꯩ ꯍꯥꯏꯕꯗꯤ ꯅꯨꯡꯁꯥꯁꯤꯅ ꯃꯣꯏꯗ ꯃꯥꯏ ꯃꯆꯤꯟꯖꯥꯛ ꯁꯨꯡꯖꯔꯤꯝꯅꯤꯗꯅ ꯑꯗꯨꯗꯨꯅ ꯍꯦꯟꯅ ꯀꯥꯟꯅꯕꯁꯦ ꯅꯨꯡꯁꯥꯗ ꯐꯖꯅ ꯊꯝꯕꯤꯕ ꯑꯗꯨꯒ ꯐꯖꯅ ꯃꯅꯥ ꯃꯁꯤꯡ ꯊꯥꯕꯁꯤꯒꯤ ꯌꯥꯝ ꯀꯥꯟꯅꯕ ꯌꯥꯝꯅ ꯑꯗꯨ ꯀꯥꯅꯩ ꯍꯥꯏꯗꯅ ꯆꯦꯛꯁꯤꯟꯗꯕꯗꯤ ꯌꯥꯗꯦ ꯑꯗꯨꯅ ꯍꯧꯖꯤꯛꯇꯤ ꯆꯦꯛꯁꯤꯜꯂꯤꯕ ꯃꯈꯩ ꯍꯦꯟꯅ ꯅꯨꯡꯉꯥꯏꯕ ꯑꯣꯏ ꯑꯗꯨ ꯃꯌꯥꯝ ꯑꯃ ꯑꯋꯥꯕ ꯍꯥꯏꯕꯗꯤ ꯀꯦꯟꯕ ꯅꯨꯡꯁꯤꯠ ꯑꯀꯟꯕ ꯁꯤꯠꯄ ꯃꯇꯝꯗꯅ ꯃꯁꯥ ꯃꯁꯤꯡꯁꯦ ꯍꯦꯟꯅ ꯀꯦꯟꯕ ꯍꯦꯜꯂꯦ ꯑꯗꯨ ꯑꯣꯏꯔꯁꯨ ꯃꯇꯝ ꯃꯇꯝꯒꯤ ꯑꯩꯈꯣꯏꯅ ꯑꯗꯨꯝ ꯃꯥꯏꯌꯣꯛꯅꯔꯒ ꯑꯗꯨꯝꯗꯤ ꯆꯠꯂꯦ ꯑꯗꯨ ꯑꯗꯨꯝ